ꯍꯜꯂꯣ ꯑꯣ ꯁꯥꯔ ꯑꯁꯤ ꯂꯝꯁꯤ ꯀꯣꯏꯕ ꯂꯥꯛꯅꯤꯡꯏ ꯀꯃꯥꯏ ꯇꯧꯕꯅꯣ ꯔꯦꯁꯇꯨꯔꯦꯟꯇꯨ ꯀꯩꯀꯩ ꯀꯃꯥꯏꯅ ꯇꯧꯔꯤꯒꯦ ꯑꯩꯗꯤ ꯂꯣꯀꯦꯜꯒꯤꯗꯣ ꯌꯥꯝ ꯄꯥꯝꯃꯦ ꯑꯗꯨ ꯂꯣꯀꯦꯜꯒꯤ ꯌꯦꯟꯁꯥꯡꯁꯤꯕꯨ ꯀꯩꯀꯩ ꯌꯦꯟꯁꯥꯡ ꯂꯩꯒꯦ ꯀꯩꯀꯩ ꯃꯊꯦꯜ ꯂꯩꯒꯦ ꯀꯃꯥꯏꯅ ꯁꯤꯟꯕꯅꯣ ꯑꯗꯨ ꯑꯝꯇ ꯇꯥꯛꯄꯤꯔꯛꯑꯣ ꯄꯥꯝꯕꯗꯤ ꯂꯣꯏꯅ ꯄꯥꯝꯃꯤꯗ ꯍꯥꯏꯗꯤ ꯑ ꯃꯃꯥꯡꯗꯁꯨ ꯂꯥꯛꯑꯝꯃꯦ ꯑꯗꯨꯝ ꯆꯥꯕꯗ ꯌꯥꯝ ꯍꯥꯎꯋꯦ ꯃꯅꯤꯄꯨꯔꯒꯤ ꯌꯦꯟꯁꯥꯡꯁꯦ ꯑꯗꯨꯝ ꯍꯥꯏꯗꯤ ꯌꯥꯝ ꯍꯥꯎꯕ ꯌꯦꯟꯁꯥꯡ ꯉꯥꯛꯇꯅꯦꯕ ꯑꯗꯨ ꯃꯥꯒꯤ ꯉꯥ ꯏꯔꯣꯟꯕꯒꯨꯝꯕꯗꯤ ꯐꯪꯕ꯭ꯔꯣ

ꯍꯣꯏꯅꯦ ꯌꯥꯝ ꯍꯥꯎꯕꯅꯤꯅꯦ ꯃꯥꯅꯤ ꯌꯥꯝ ꯐꯔꯦ ꯑꯗꯨ ꯃꯥꯏ ꯌꯦꯟꯁꯥꯡꯁꯤꯡꯁꯤꯒꯤ ꯃꯥꯒꯤ ꯄ꯭ꯔꯥꯏꯖꯁꯤꯡꯁꯤꯅ ꯀꯌꯥ ꯀꯃꯥꯏ ꯇꯧꯔꯤꯕ꯭ꯔꯥ ꯅꯠꯇ꯭ꯔꯒ ꯅꯠꯇ꯭ꯔꯒ ꯂꯩꯐꯝ ꯂꯩꯐꯝꯒꯤ ꯄ꯭ꯔꯥꯏꯖꯁꯤꯡꯗꯨꯁꯨ ꯑꯃꯨꯛꯇꯪ ꯇꯥꯛꯄꯤꯔꯛꯑꯣꯅ

ꯑꯣ ꯑꯗꯣ ꯑꯩ ꯍꯪꯖꯅꯤꯡꯕ ꯑꯃꯅ ꯍꯧꯖꯤꯛꯀꯤ ꯑꯦꯠ ꯍꯟꯗ꯭ꯔꯦꯠ ꯍꯥꯏꯕ ꯆꯥꯅꯤꯄꯥꯜ ꯒꯨꯝꯕ ꯁꯤꯗ ꯑꯗꯨꯝ ꯋꯥꯁꯔꯨꯝꯒꯨꯝꯕ ꯀꯩꯒꯨꯝꯕ ꯑꯗꯨꯝ ꯄꯨꯟꯕ꯭ꯔꯥ ꯌꯥꯎꯕ꯭ꯔꯥ ꯀꯃꯥꯏ ꯇꯧꯏ ꯑꯣ ꯌꯥꯝ ꯐꯔꯦ ꯑꯗꯨꯝ ꯑꯩꯈꯣꯏꯒ ꯌꯦꯡꯅꯔꯨꯕꯗꯗꯤ ꯌꯥꯝ ꯍꯣꯡꯉꯦ ꯃꯃꯜꯁꯨ ꯑꯗꯨ ꯐꯔꯦ ꯕꯨꯛ ꯇꯧꯁꯤꯟꯕꯤꯔꯣ ꯐꯔꯦ ꯐꯔꯦ ꯊꯝꯖꯔꯒꯦ ꯑꯗꯨꯗꯤ